ꯎꯀꯤꯜꯀꯨꯝꯕ ꯄꯨꯂꯤꯁꯀꯨꯝꯕ ꯑꯗꯩ ꯄꯟꯆꯥꯌꯠꯀꯤ ꯂꯣꯏꯁꯪꯒꯤ ꯃꯤꯑꯣꯏ ꯁꯤꯒꯨꯝꯕꯅ ꯑꯩꯉꯣꯟꯗ ꯃꯣꯏꯅ ꯃꯔꯝ ꯑꯣꯏꯔꯒ ꯑꯋꯥꯕꯗꯤ ꯃꯥꯌꯣꯛꯅꯈꯤꯕꯗꯤ ꯂꯩꯇ꯭ꯔꯤ ꯑꯗꯨꯒ ꯁꯦꯟꯖꯥ ꯊꯨꯝꯖꯥꯗꯤ ꯑꯗꯨꯝ ꯊꯦꯡꯅꯖꯔꯦ ꯍꯥꯏꯗꯤ ꯑꯩꯈꯣꯏꯅ ꯒꯥꯔꯤ ꯃꯆꯥꯗ ꯆꯠꯄꯀꯥꯟꯗ ꯍꯦꯜꯃꯦꯠ ꯎꯞꯇꯕꯒꯤ ꯃꯤ ꯃꯌꯥꯝ ꯐꯥꯏꯌꯦꯕ ꯍꯦꯜꯃꯦꯠ ꯎꯞꯇꯕꯒꯤ ꯐꯥꯕꯁꯦ ꯍꯦꯜꯃꯦꯠ ꯎꯞꯇꯕꯒꯤ ꯐꯥꯏꯟ ꯊꯤꯕ ꯂꯩꯌꯦꯕ ꯐꯥꯏꯟ ꯊꯤꯒꯗꯝꯅꯦꯅ ꯂꯣꯅ ꯌꯥꯏꯌꯦꯕꯀꯣ ꯑꯗꯨꯑꯣꯏ ꯇꯥꯔꯒꯁꯨ ꯌꯥꯝꯅ ꯈꯪꯗꯦ ꯍꯦꯟꯖꯟꯕ ꯍꯥꯏꯒꯗ꯭ꯔꯥ ꯊꯤꯍꯟꯗꯣꯏ ꯑꯣꯏ ꯇꯥꯔꯒꯅ ꯂꯣꯅ ꯌꯥꯕ ꯃꯃꯟꯗꯣ ꯊꯤꯍꯟꯗꯕꯤ ꯍꯥꯏꯗꯤ ꯃꯣꯏꯒꯤ ꯆꯥ ꯊꯛꯅꯕ ꯂꯨꯄꯥ ꯇꯔꯥ ꯀꯨꯟ ꯑꯗꯨꯃꯥꯏꯅ ꯇꯧꯕꯒꯤ ꯆꯠꯅꯕꯤ ꯑꯃ ꯑꯩꯈꯣꯏ ꯂꯝꯗꯝꯁꯤꯗ ꯂꯩ ꯑꯗꯒꯤ ꯒꯥꯔꯤ ꯊꯧꯔꯛꯏ ꯃꯤꯁꯦ ꯗ꯭ꯔꯥꯏꯚꯤꯡ ꯂꯥꯏꯁꯦꯟꯁ ꯄꯨꯔꯒ ꯒꯥꯔꯤꯕꯨꯗꯤ ꯊꯧꯒꯗꯝꯅꯦꯕ ꯑꯗꯨꯑꯣꯏꯁꯨ ꯒꯥꯔꯤ ꯊꯧꯔꯤꯕ ꯃꯤꯁꯤꯡꯁꯤꯁꯨ ꯆꯦꯛꯁꯟꯗꯕ ꯍꯥꯏꯒꯗ꯭ꯔꯥ ꯃꯣꯏꯁꯨ ꯃꯣꯏꯒꯤ ꯗ꯭ꯔꯥꯏꯚꯤꯡ ꯂꯥꯏꯁꯦꯟꯁ ꯐꯪꯗꯕ ꯃꯤꯅ ꯒꯥꯔꯤꯁꯦ ꯊꯧꯔꯅꯦꯕ ꯑꯗꯨꯒ ꯇ꯭ꯔꯥꯐꯤꯛꯀꯨꯝꯕꯁꯤꯅ ꯐꯥꯔꯅꯤ ꯑꯗꯨꯒ ꯃꯣꯏꯒꯤ ꯇꯧꯐꯝ ꯊꯣꯛꯄ ꯄꯦꯅꯥꯜꯇꯤꯗꯣ ꯄꯤꯗꯕꯤ ꯑꯗꯨꯁꯨ ꯑꯗꯨꯝ ꯆꯥ ꯊꯛꯄꯩ ꯄꯩꯁꯥꯗ ꯑꯗꯨꯝ ꯌꯥꯁꯟꯅꯕ ꯑꯗꯨꯃꯥꯏꯅ ꯑꯗꯨꯝ ꯇꯧꯋꯤ ꯀꯔꯞꯁꯟꯒꯤ ꯁꯤꯁꯇꯦꯝꯁꯦ ꯑꯩ ꯌꯥꯝ ꯊꯦꯡꯅꯖꯔꯦ ꯍꯥꯏꯗꯤ ꯏꯚꯟ ꯑꯣꯐꯤꯁ ꯑꯣꯐꯤꯁ ꯑꯅꯝꯕ ꯑꯗꯨꯝ ꯀꯔꯞꯁꯟꯁꯤ ꯂꯩ ꯑꯗꯒꯤ ꯕꯦꯡꯀꯤꯡ ꯁꯦꯛꯇꯔꯗ ꯍꯥꯏꯔꯒꯅ ꯅꯪꯒꯤ ꯊꯕꯛꯁꯦ ꯁꯠ ꯁꯠ ꯂꯣꯏꯁꯟꯕꯤꯒꯦ ꯂꯨꯄꯥ ꯆꯍꯨꯝ ꯄꯤꯌꯣ ꯍꯥꯏꯕꯒꯨꯝꯕ ꯑꯗꯨꯝ ꯂꯨꯄꯥ ꯆꯍꯨꯝ ꯄꯤꯌꯣ ꯆꯥꯃ ꯄꯤꯌꯣ ꯍꯥꯏꯕꯒꯨꯝꯕ ꯑꯗꯨꯝ ꯊꯦꯡꯅꯖꯔꯦ ꯍꯥꯏꯗꯤ ꯁꯤꯁꯤ ꯂꯣꯅ ꯌꯥꯗ꯭ꯔꯒꯁꯨ ꯇꯧꯒꯅꯨ ꯍꯥꯏ ꯇꯥꯔꯒꯁꯨ ꯃꯤꯁꯤꯡꯁꯦ ꯀꯔꯞꯁꯟ ꯑꯁꯦ ꯁꯦꯟꯖꯥ ꯊꯨꯝꯖꯥꯁꯦ ꯑꯗꯨꯝ ꯃꯈꯥꯗꯒꯤ ꯑꯗꯨꯝ ꯍꯧꯔꯛꯑ ꯊꯥꯏꯅꯗꯒꯤ ꯑꯗꯨꯝ ꯍꯧꯔꯛꯑꯦꯅ ꯍꯥꯏꯅꯤꯡꯉꯦ ꯍꯥꯏꯗꯤ ꯁꯦꯟꯖꯥ ꯊꯨꯝꯖꯥ ꯍꯥꯏꯔꯒ ꯄꯩꯁꯥ ꯄꯤꯕꯗꯣ ꯈꯛ ꯅꯠꯇꯦꯕ ꯏꯕꯨꯡꯉꯣ ꯑꯩꯒꯤꯁꯦ ꯌꯥꯍꯟꯕꯤꯌꯣ ꯍꯥꯏꯔꯒ ꯉꯥ ꯆꯔꯥ ꯑꯃ ꯄꯤꯖꯕ ꯀ꯭ꯋꯥ ꯃꯇꯞ ꯑꯃ ꯄꯤꯖꯕ ꯁꯤ ꯁꯦꯟꯖꯥ ꯊꯨꯝꯖꯥꯗ ꯑꯗꯨꯝ ꯆꯤꯡꯉꯦꯕ ꯍꯥꯏꯗꯤ ꯐ꯭ꯔꯤ ꯑꯣꯏꯅ ꯑꯗꯒꯤ ꯌꯥꯝ ꯐꯤꯌꯥꯔ ꯑꯣꯏꯅ ꯇꯧꯒꯗꯕ ꯄꯣꯠꯁꯤꯗ ꯑꯩꯈꯣꯏꯅ ꯏꯃꯣꯁꯅꯦꯜꯂꯤ ꯃꯣꯏꯗ ꯀꯔꯤꯅꯣꯝ ꯇꯧꯔꯒ ꯃꯤꯉꯣꯟꯗ ꯀ꯭ꯋꯥ ꯃꯇꯞ ꯑꯃ ꯄꯤꯖꯔꯒ ꯑꯩꯒꯤꯁꯤ ꯇꯧꯕꯤꯌꯨ ꯍꯥꯏꯁꯦ ꯃꯥꯒꯤꯗꯨ ꯆꯥꯔꯨꯔꯕꯅꯤꯅ ꯃꯤꯁꯤ ꯇꯧꯔꯛꯑꯅꯦꯕ ꯑꯗꯨꯅ ꯀꯔꯞꯁꯟꯁꯦ ꯄꯨꯔꯥ ꯔꯨꯠꯇꯒꯤ ꯃꯀꯣꯛꯇꯒꯤ ꯍꯧꯔꯒ ꯁꯣꯏꯔꯛꯑꯦꯕ ꯑꯗꯨꯝ ꯇꯧꯔꯛꯑꯕꯅꯤꯅ ꯁꯤꯗ ꯃꯨꯠꯊꯠꯄꯁꯨ ꯋꯥꯅꯤ ꯑꯗꯨꯒ ꯄꯩꯁꯥ ꯆꯥꯕ ꯄꯩꯁꯥ ꯂꯧꯕ ꯈꯛꯇꯪꯅ ꯁꯦꯟꯖꯥ ꯊꯨꯝꯖꯥ ꯍꯥꯏꯁꯦ ꯄꯩꯁꯥ ꯂꯧꯕ ꯈꯛꯇꯪꯅ ꯀꯔꯞꯁꯟꯅꯦꯅ ꯈꯟꯕꯁꯨ ꯂꯥꯟꯒꯅꯤ ꯍꯥꯏꯗꯤ ꯀꯔꯞꯁꯟꯒꯤ ꯀꯔꯞꯁꯟ ꯇꯧꯕꯒꯤ ꯃꯣꯠꯁꯦ ꯍꯥꯏꯗꯤ ꯃꯥꯏ ꯃꯥꯒꯤ ꯇꯣꯉꯥꯟ ꯇꯣꯉꯥꯟꯕ ꯌꯥꯝ ꯂꯩꯈ꯭ꯔꯦꯕ ꯑꯗꯨꯅ ꯑꯗꯨꯝ ꯊꯦꯡꯅꯩ ꯈꯨꯅꯥꯏꯁꯤꯒꯤ ꯃꯤ ꯑꯃ ꯑꯣꯏꯔꯨꯕꯅꯤꯅ ꯑꯗꯨꯝ ꯊꯦꯡꯅꯩ ꯍꯥꯏ ꯇꯥꯏ